ꯍꯜꯂꯣ ꯁꯤ ꯇꯥꯃꯣ ꯔꯣꯕꯤꯁꯟ ꯑꯣꯏꯕꯤꯔꯕꯣ ꯑꯣ ꯑꯩꯁꯦ ꯔꯤꯅꯥꯅꯦꯕ ꯔꯤꯅꯥꯅꯦ ꯑꯗꯣ ꯑꯩꯁꯦ ꯉꯔꯥꯡ ꯗꯦꯜꯍꯤꯗꯒꯤ ꯊꯣꯛꯂꯛꯄ ꯑꯗꯣ ꯑꯩꯒ ꯑꯥꯗ ꯂꯩꯃꯤꯟꯅꯕ ꯏꯃꯥꯟꯅꯕꯤ ꯃꯈꯩꯅ ꯀꯛꯆꯤꯡ ꯕꯣꯔꯥꯒꯤ ꯃꯔꯝꯗ ꯌꯥꯝꯅ ꯍꯥꯏꯑꯦ ꯑꯗꯣ ꯌꯥꯝꯅꯁꯨ ꯍꯥꯎꯑꯦ ꯑꯗꯣ ꯀꯛꯆꯤꯡ ꯕꯣꯔꯥꯁꯦ ꯃꯐꯝ ꯀꯗꯥꯏꯗ ꯐꯪꯕꯤꯕꯅꯣꯅ ꯍꯪꯖꯒꯦꯅ ꯐꯣꯟꯁꯦ ꯇꯧꯖꯔꯛꯄꯅꯤ ꯑꯣ ꯑꯩꯗꯣ ꯍꯌꯦꯡ ꯑꯌꯨꯛ ꯄꯨꯡ ꯃꯥꯄꯜꯁꯤꯗ ꯏꯆꯦꯒ ꯑꯩꯒ ꯀꯛꯆꯤꯡꯗ ꯂꯥꯛꯑꯒ ꯕꯣꯔꯥ ꯀꯛꯆꯤꯡ ꯕꯣꯔꯥꯁꯦ ꯂꯩꯕ ꯂꯥꯛꯀꯦꯅ ꯈꯟꯕꯅꯦ ꯑꯗꯣ ꯎꯝ ꯄꯨꯡ ꯃꯥꯄꯜ ꯑꯗꯨꯋꯥꯏꯗ ꯕꯣꯔꯥꯁꯦ ꯐꯪꯕꯤꯒꯗ꯭ꯔ ꯍꯣ ꯑꯣ ꯑꯗꯣ

ꯑꯣ ꯑꯩꯁꯦ ꯕꯣꯔꯥꯁꯦ ꯌꯥꯝꯅ ꯍꯥꯏꯗꯤ ꯌꯥꯝꯕ ꯍꯥꯏꯗꯤ ꯂꯤꯁꯤꯡꯃꯨꯛꯁꯦ ꯂꯧꯅꯤꯡꯕꯅꯦ ꯑꯗꯣ ꯍꯥꯟꯅ ꯀꯟꯇꯦꯛ ꯇꯧꯕꯤꯕ ꯌꯥꯔꯒꯗꯤ ꯇꯃꯣꯅ ꯑꯃꯇꯥ ꯀꯟꯇꯦꯛ ꯇꯧꯕꯤꯌꯣ ꯍꯣ ꯂꯤꯁꯤꯡ ꯃꯨꯛꯁꯦ ꯄꯥꯝꯕ ꯕꯣꯔꯥꯁꯦ ꯑꯗꯣ ꯂꯤꯁꯤꯡꯃꯨꯛ ꯇꯧꯕ ꯌꯥꯒꯗ꯭ꯔ ꯎꯝ ꯍꯣꯏ ꯍꯣꯏ ꯇꯥꯃꯣ ꯑꯗꯨꯗꯤ ꯍꯌꯦꯡ ꯑꯩꯅ ꯌꯧꯔꯛꯑꯝꯗꯥꯏꯗ ꯑꯗꯨꯝ ꯇꯥꯃꯣꯗ ꯐꯣꯟ ꯇꯧꯖꯔꯛꯑꯒꯦ ꯍꯣꯏ ꯍꯣꯏ ꯊꯝꯃꯒꯦ ꯑꯗꯨꯗꯤ ꯇꯥꯃꯣ